ꯍꯜꯂꯣ ꯑꯁꯤ ꯑꯩꯈꯣꯏꯒꯤ ꯑꯣꯜꯂꯥꯒꯤ ꯒꯥꯔꯤ ꯅꯝꯕꯔ ꯑꯦꯝ ꯑꯦꯟ ꯖꯦꯔꯣ ꯊ꯭ꯔꯤ ꯁꯕꯦꯟ ꯐꯣꯔ ꯑꯣꯏꯌꯦꯀꯣ ꯑꯩ ꯅꯪꯒꯤ ꯒꯥꯔꯤꯗ ꯀꯥꯔꯣꯡꯗꯒꯤ ꯁꯦꯅꯥꯄꯇꯤ ꯆꯠꯄ ꯑꯗꯨꯗ ꯑꯩ ꯋꯥꯜꯂꯦꯠꯒꯤ ꯄꯔꯁꯇꯣ ꯀꯥꯎꯔꯝꯃꯦꯅꯦ ꯑꯩ ꯀꯨꯝꯕ ꯀꯥꯟꯗ ꯑꯩꯒꯤ ꯄꯔꯁꯇꯣ ꯂꯩꯇ꯭ꯔꯦ ꯑꯗꯨ ꯅꯪꯒꯤ ꯒꯥꯔꯤꯗ ꯇꯥꯕ ꯃꯥꯜꯂꯦ ꯑꯗꯨꯒꯤ ꯅꯪ ꯀꯗꯥꯏꯗ ꯂꯩꯕ꯭ꯔꯀꯣ ꯍꯧꯖꯤꯛ ꯑꯩ ꯌꯧꯒꯦ ꯑꯗꯨ ꯃꯐꯝꯗ

ꯑꯃꯨꯔꯛ ꯑꯩꯕꯨ ꯅꯪꯒꯤ ꯂꯣꯀꯦꯁꯟꯗꯣ ꯑꯩꯅ ꯑꯦꯞꯇ ꯊꯤꯔꯒꯦ ꯂꯣꯀꯦꯁꯟꯗꯣ ꯑꯗꯨ ꯑꯩꯈꯣꯏ ꯑꯗꯨꯝ ꯊꯤꯅꯒꯦ ꯑꯩꯒꯤ ꯄꯔꯁꯇ ꯑꯗꯨꯝ ꯗꯣꯀꯨꯃꯦꯟꯁ ꯈꯔꯗꯤ ꯌꯥꯎꯕ ꯑꯗꯨꯒꯤ ꯄꯩꯁꯥꯗꯤ ꯌꯥꯝꯗꯦ ꯑꯗꯨꯕꯨ ꯗꯣꯀꯨꯃꯦꯟꯁꯅ ꯈꯔ ꯃꯔꯨ ꯑꯣꯏꯌꯦꯀꯣ ꯑꯗꯨꯒꯤ ꯑꯩ ꯂꯧꯗꯕꯗꯤ ꯌꯥꯔꯔꯣꯏꯅꯦ